ꯅꯨꯡꯉꯥꯏꯔꯦ ꯅꯪꯗꯤ ꯑꯗꯨ ꯑꯩꯈꯣꯏꯁꯦ ꯄꯣꯠꯇꯤ ꯌꯥꯝ ꯂꯩꯇꯦ ꯍꯧꯖꯤꯛꯀꯥꯟꯗꯤ ꯍꯥ ꯑꯃꯨꯛꯀ ꯍꯥꯏꯕꯤꯌꯨ ꯍꯧꯖꯤꯛ ꯑꯥꯂꯨꯒ ꯗꯥꯜ ꯑꯗꯨꯒꯨꯝꯕ ꯂꯩꯑꯦ ꯑꯆꯥꯄꯣꯠꯁꯦ ꯌꯥꯝ ꯂꯩꯇꯦ ꯑꯩꯈꯣꯏꯗꯗꯤ ꯑꯗꯨ ꯑꯩꯈꯣꯏꯒꯤ ꯄꯣꯠꯁꯦ ꯑꯩ ꯅꯍꯥꯟ ꯅꯉꯣꯟꯗ ꯕꯤꯁꯀꯨꯠꯒꯨꯝꯕꯅ ꯂꯧꯔꯒ ꯅꯪꯁꯦ ꯑꯩꯉꯣꯟꯗ ꯑꯥꯂꯨꯒꯨꯝꯕꯅ ꯂꯧꯕ ꯌꯥꯕꯅꯤꯀꯣ

ꯍꯥꯏ ꯇꯥꯗꯦꯅꯦ ꯑꯗꯨ ꯑꯣ ꯌꯥꯏ ꯑꯗꯨ ꯅꯈꯣꯏꯗ ꯐꯦꯁ ꯋꯥꯁꯒꯨꯝꯕ ꯁꯥꯄꯣꯟꯒꯨꯝꯕ ꯑꯗꯨ ꯁꯦꯠ ꯁꯦꯠꯅ ꯂꯩꯒꯦꯔꯀꯣ ꯑꯣ ꯅꯠꯇꯔꯗꯤ ꯑꯩꯗꯤ ꯍꯣ ꯌꯥꯏ ꯑꯗꯨ ꯍꯣꯏ ꯅꯠꯇꯔꯗꯤ ꯑꯩ ꯑꯗꯨꯒꯨꯝꯕꯅ ꯈꯤꯇꯪ ꯄꯥꯏꯅꯤꯡꯕꯀꯣ ꯍꯣ ꯑꯗꯨ ꯑꯣꯏꯕꯤꯕ꯭ꯔꯣ ꯑꯗꯨꯝ ꯑꯩꯈꯣꯏꯗꯗꯤ ꯆꯦꯡꯒꯨꯝꯕ ꯑꯥꯂꯨꯒꯨꯝꯕ ꯑꯗꯨ ꯈꯛ ꯂꯩꯗ ꯕꯤꯁꯀꯨꯠꯒꯨꯝꯕ ꯑꯗꯨ ꯂꯩꯇꯦ ꯍꯧꯖꯤꯛꯀꯥꯟꯁꯦ ꯄꯣꯠꯁꯨ ꯌꯥꯝ ꯂꯩꯇꯦ ꯑꯗꯨ ꯑꯣꯄꯦꯟ ꯇꯧꯔꯣꯏꯗ ꯑꯣ ꯑꯗꯨꯗꯤ ꯌꯥꯏꯅꯦ ꯑꯗꯨꯗꯤ ꯑꯣ ꯑꯗꯨꯁꯨ ꯌꯥꯏ ꯑꯣ ꯌꯥꯏ ꯑꯗꯨꯗꯤ ꯑꯗꯣ ꯍꯣꯔꯦꯟꯅꯁꯨ ꯈꯨꯝꯅꯁꯤꯀꯣ